ꯑꯩꯈꯣꯏꯒꯤ ꯂꯝꯗ ꯆꯠꯅꯕ ꯌꯦꯟꯁꯥꯡ ꯍꯥꯏꯕꯗꯤ ꯑꯩꯈꯣꯏꯒꯤ ꯑꯁꯦꯡꯕ ꯅꯥꯠꯀꯤ ꯑꯣꯏꯖꯕ ꯌꯦꯟꯖꯥꯡ ꯍꯥꯏꯔꯒꯗꯤ ꯑꯗꯨꯝ ꯏꯔꯣꯟꯕ ꯑꯃ ꯂꯩꯔꯦ ꯑꯗꯨꯗꯒꯤ ꯎꯠꯇꯤ ꯊꯣꯡꯕ ꯑꯃ ꯂꯩꯔꯦ ꯁꯤꯡꯖꯨ ꯍꯥꯏꯕꯗꯤ ꯁꯤꯡꯖꯨ ꯍꯥꯏꯕ ꯄꯣꯠꯁꯦ ꯑꯁꯤꯁꯤꯗꯤ ꯑꯩꯈꯣꯏꯅ ꯎꯝ ꯑꯦꯅꯤ ꯁꯥ ꯊꯣꯡꯕꯒ ꯆꯥꯒꯦꯕꯨ ꯑꯣꯏꯎ ꯑꯗꯨꯗꯒꯤ ꯉꯥ ꯊꯣꯡꯕꯒ ꯆꯥꯒꯦꯕꯨ ꯑꯣꯏꯎ ꯁꯤꯡꯖꯨ ꯑꯗꯨꯗꯒꯤ ꯏꯔꯣꯟꯕ ꯍꯥꯏꯕꯁꯤ ꯁꯣꯡꯁꯣꯏ ꯁꯣꯏꯕ ꯌꯥꯗꯕ ꯎꯁꯣꯞꯇ ꯍꯥꯏꯔꯒ ꯑꯗꯨꯁꯨ ꯎꯠꯇꯤꯒ ꯍꯥꯏꯕꯁꯦ ꯁꯨꯡꯁꯣꯏ ꯁꯣꯏꯕ ꯌꯥꯗꯕ ꯄꯣꯠꯅꯦꯕ ꯁꯤꯡꯖꯨ ꯍꯥꯏꯔꯦ ꯑꯩꯈꯣꯏꯅ ꯃꯅꯥ ꯃꯁꯤꯡ ꯃꯌꯥꯝ ꯑꯃꯅ ꯇꯧꯔꯒ ꯍꯥꯞꯀꯗꯣꯏꯅꯦꯕ ꯍꯥꯄꯄꯁꯤꯗ ꯑꯩꯈꯣꯏꯅ ꯃꯄꯥꯟꯗꯁꯨ ꯐꯪꯖꯗꯕ ꯑꯩꯈꯣꯏ ꯏꯁꯥꯒꯤ ꯐꯪꯖꯕ ꯍꯥꯏꯔꯒꯅ ꯉꯥꯔꯤ ꯍꯥꯞꯄꯒ ꯑꯗꯨꯝꯍꯥꯏꯅ ꯇꯧꯔꯒ ꯁꯤꯡꯖꯨꯁꯦ ꯁꯨꯒꯗꯣꯏꯅꯦꯕ ꯑꯗꯨꯗꯒꯤ ꯏꯔꯣꯟꯕ ꯍꯥꯏꯔꯒꯁꯨ ꯏꯔꯣꯟꯕ ꯁꯤꯗꯁꯨ

ꯍꯥꯏꯗꯤ ꯉꯥꯔꯤꯁꯤꯒ ꯇꯣꯠꯈꯥꯏꯅꯔꯒ ꯍꯥꯋꯥꯏ ꯃꯐꯣꯟꯒꯨꯝꯕꯥ ꯑꯁꯤ ꯇꯧꯔꯒ ꯉꯥꯔꯤꯒ ꯇꯣꯠꯈꯥꯏꯅꯔꯒ ꯁꯤꯡꯖꯨꯁꯦ ꯁꯨꯃꯥꯏꯅ ꯆꯥꯒꯗꯣꯏꯅꯤ ꯑꯗꯨꯒ ꯏꯔꯣꯟꯕ ꯍꯥꯏꯁꯤꯅ ꯑꯃꯨꯛ ꯃꯍꯤ ꯌꯥꯎꯔꯛꯑꯅꯤ ꯍꯥꯏꯗꯤ ꯀꯪꯉꯛꯑꯔꯣꯏ ꯃꯍꯤ ꯌꯥꯎꯔꯛꯑꯅꯤ ꯉꯥꯔꯤ ꯉꯥꯇꯥꯏꯁꯤꯒ ꯃꯣꯔꯣꯛꯁꯤꯒ ꯅꯩꯈꯥꯏꯔꯒ ꯑꯗꯨꯝ ꯍꯥꯏꯅ ꯇꯧꯔꯒ ꯄꯣꯠꯁꯤꯡꯁꯤ ꯑꯩꯈꯣꯏꯅ ꯏꯔꯣꯟꯒꯦ ꯈꯜꯂꯤꯕ ꯚꯤꯖꯤꯇꯦꯕꯜꯁꯤꯡ ꯑꯁꯤ ꯅꯣꯏꯈꯥꯏꯔꯒ ꯑꯗꯨꯝ ꯍꯥꯏꯅ ꯇꯧꯔꯒ ꯃꯍꯤ ꯍꯥꯞꯄꯒ ꯏꯔꯣꯟꯗꯣꯏꯅꯦ ꯏꯔꯣꯟꯕ ꯍꯥꯏꯔꯤꯁꯤꯅ ꯑꯗꯨꯗꯩ ꯎꯠꯇꯤ ꯍꯥꯏꯔꯤꯁꯤꯁꯨ ꯎꯁꯣꯞꯇ ꯁꯨꯛ ꯀꯥꯟ ꯀꯥꯟꯕ ꯌꯥꯗ꯭ꯔꯕ ꯄꯣꯠ ꯑꯃꯅꯤ ꯎꯠꯇꯤ ꯍꯥꯏꯔꯤꯁꯤꯁꯨ ꯆꯦꯡ ꯎꯠꯇꯤ ꯇꯧꯒꯦꯔ ꯍꯋꯥꯏꯅ ꯑꯗꯨꯝ ꯇꯤꯡꯉꯅꯤ ꯍꯥꯋꯥꯏꯁꯦ